ꯑꯩꯈꯣꯏꯅ ꯐꯥꯔꯃꯤꯡ ꯑꯃ ꯇꯧꯕꯇꯥꯔꯒꯗꯤ ꯑꯁꯤꯗ ꯂꯩꯒꯗꯕ ꯑꯃꯗꯤ ꯃꯦꯔꯤꯠꯁ ꯑꯃꯁꯨꯡ ꯗꯤꯃꯦꯔꯤꯠꯁ ꯑꯁꯤ ꯂꯩꯔꯝꯒꯅꯤ ꯃꯔꯝꯗꯤ ꯕꯤꯖꯤꯅꯦꯁ ꯇꯧꯕ ꯍꯥꯏꯕꯁꯤꯗꯤ ꯐꯥꯔꯃꯤꯡ ꯇꯧꯕ ꯍꯥꯏꯕꯁꯤ ꯇꯣꯡꯕ ꯑꯃꯁꯨꯡ ꯃꯥꯡꯕ ꯍꯥꯏꯕ ꯑꯗꯨ ꯂꯩ ꯑꯩꯈꯣꯏꯅ ꯃꯦꯔꯤꯠꯁꯤꯗ ꯑꯩ ꯈꯔ ꯄꯜꯂꯒ ꯍꯥꯏꯖꯒꯦ ꯏꯍꯥꯟ ꯍꯥꯟꯕꯗ ꯁꯟ ꯑꯃ ꯂꯣꯏꯕꯗ ꯑꯩꯈꯣꯏꯅ ꯌꯥꯝꯅ ꯁꯪꯒꯣꯝ ꯊꯣꯛꯄ ꯑꯗꯨꯒꯨꯝꯕ ꯁꯟ ꯑꯁꯤ ꯂꯣꯏꯕꯤꯕ ꯇꯥꯔꯒꯗꯤ ꯑꯩꯈꯣꯏꯗ ꯃꯦꯔꯤꯠꯁ ꯑꯣꯏꯕ ꯀꯥꯟꯅꯕ ꯑꯁꯤ ꯐꯪꯒꯅꯤ ꯑꯩꯈꯣꯏꯗ ꯕꯦꯅꯤꯐꯤꯠꯁ ꯃꯌꯥꯝ ꯑꯁꯤꯁꯤꯡ ꯑꯗꯨ ꯐꯪꯕ ꯉꯝꯒꯅꯤ ꯃꯦꯔꯤꯠꯁ ꯐꯥꯔꯃꯤꯡ ꯑꯁꯤꯗ ꯑꯩꯅ ꯍꯥꯏꯖꯅꯤꯡꯕꯗꯤ ꯑꯩꯈꯣꯏꯅ ꯁꯟ ꯁꯪꯒꯣꯝ ꯁꯨꯝꯕ ꯌꯥꯕ ꯁꯟ ꯃꯄꯤ ꯑꯃ ꯂꯣꯏꯕꯗ ꯑꯩꯈꯣꯏꯅ ꯃꯉꯣꯟꯗ ꯊꯥꯛꯀꯗꯕ ꯆꯤꯟꯖꯥꯛ ꯑꯁꯤꯅꯤ ꯑꯩꯈꯣꯏꯅ ꯆꯤꯟꯖꯥꯛꯁꯤꯡ ꯑꯁꯤ ꯈꯔ ꯈꯔ ꯑꯩꯈꯣꯏꯅ ꯅꯥꯄꯤꯁꯤꯡ ꯑꯁꯤ ꯊꯥꯛꯄꯤꯕ ꯑꯁꯤ ꯗꯔꯀꯥꯔ ꯑꯣꯏ ꯑꯩꯈꯣꯏꯅ ꯊꯥꯛꯄꯤꯕ ꯃꯇꯝꯗ ꯃꯉꯣꯟꯗ ꯑꯩꯈꯣꯏ ꯁꯪꯒꯣꯝ ꯌꯥꯝꯅ ꯂꯧꯊꯣꯛꯄ ꯇꯥꯔꯒꯗꯤ ꯑꯩꯈꯣꯏꯗ ꯕꯦꯅꯤꯐꯤꯠ ꯌꯥꯝ ꯑꯣꯏꯕ ꯀꯥꯟꯅꯕ ꯃꯌꯥꯝ ꯑꯗꯨ ꯑꯩꯈꯣꯏꯅ ꯄ꯭ꯔꯣꯐꯤꯠ ꯃꯌꯥꯝ ꯑꯗꯨ ꯑꯩꯈꯣꯏꯅ ꯈꯣꯝꯕ ꯉꯝꯒꯅꯤ ꯑꯩꯈꯣꯏꯅ ꯑꯩꯈꯣꯏꯒꯤ ꯏꯃꯨꯡꯁꯤꯡ ꯑꯗꯨ ꯑꯩꯈꯣꯏꯅ ꯊꯥꯛꯄ ꯉꯝꯒꯅꯤ ꯑꯗꯨꯒ ꯗꯤꯃꯦꯔꯤꯠ ꯑꯁꯤꯗꯅ ꯑꯩꯈꯣꯏꯅ ꯁꯟ ꯑꯃ ꯂꯣꯏꯕ ꯇꯥꯔꯒꯁꯨ ꯑꯩꯈꯣꯏꯅ ꯌꯥꯝ ꯄꯩꯁꯥ ꯆꯪꯅ ꯄꯩꯁꯥ ꯆꯪꯅ ꯑꯩꯈꯣꯏ ꯁꯪꯒꯣꯝꯗꯤ ꯊꯣꯛꯇꯕ ꯑꯗꯨꯒꯨꯝꯕ ꯁꯟ ꯃꯌꯥꯝ ꯑꯗꯨ ꯁꯟ ꯐꯣꯔ ꯑꯦꯛꯖꯥꯝꯄꯜ ꯁꯟ ꯂꯥꯕ ꯑꯁꯤ ꯊꯝꯂꯛꯄ ꯃꯇꯝꯗ ꯑꯩꯈꯣꯏꯗ ꯃꯉꯣꯟꯗ ꯊꯥꯗꯒꯗꯧꯕ ꯏꯐ꯭ꯔꯠ ꯃꯌꯥꯝ ꯑꯗꯨ ꯌꯥꯝ ꯌꯥꯝꯅ ꯆꯪꯕꯒꯤ ꯗꯔꯀꯥꯔ ꯇꯥꯏ ꯃꯔꯝꯗꯤ ꯃꯉꯣꯟꯗ ꯆꯤꯟꯖꯥꯛꯁꯤꯡ ꯑꯁꯤ ꯑꯩꯈꯣꯏꯅ ꯂꯩꯔꯒ ꯄꯤꯕ ꯑꯗꯨꯒ ꯑꯩꯈꯣꯏꯅ ꯅꯥꯄꯤ ꯐꯥꯜꯂꯒ ꯄꯤꯕ ꯑꯗꯨꯒ ꯑꯩꯈꯣꯏꯒꯤ ꯃꯇꯝ ꯑꯁꯤ ꯌꯥꯝꯅ ꯃꯥꯡꯍꯟꯕ ꯑꯗꯨ ꯃꯥꯒꯤ ꯀꯥꯟꯅꯕꯗꯤ ꯑꯩꯈꯣꯏ ꯂꯧꯎ ꯁꯤꯡꯎꯕ ꯃꯇꯝ ꯈꯛꯇ ꯀꯥꯟꯅꯕ ꯑꯁꯤꯒꯨꯝꯕꯁꯤ ꯗꯤꯃꯦꯔꯤꯠꯁꯅꯆꯤꯡꯕ ꯑꯗꯨꯒꯨꯝꯕ ꯐꯥꯔꯃꯤꯡ ꯑꯃꯅꯤ ꯑꯩꯈꯣꯏꯅ ꯃꯈꯣꯏꯗꯒꯤ ꯐꯪꯂꯛꯄ ꯄ꯭ꯔꯗꯛ ꯑꯁꯤꯗꯤ ꯂꯩꯇꯕ ꯑꯩꯈꯣꯏ ꯄꯩꯁꯥ ꯃꯌꯥꯝ ꯃꯌꯥꯝꯗꯤ ꯊꯥꯖꯤꯟꯕ ꯏꯐ꯭ꯔꯠ ꯃꯌꯥꯝ ꯃꯌꯥꯝ ꯊꯥꯖꯤꯟꯕ ꯑꯁꯤꯅ ꯑꯩꯈꯣꯏꯒꯤ ꯃꯇꯝꯁꯨ ꯃꯥꯡꯍꯜꯂꯤ ꯑꯗꯨꯒ ꯑꯩꯈꯣꯏꯒꯤ ꯀꯥꯟꯅꯕ ꯃꯌꯥꯝꯁꯤꯡ ꯑꯗꯨꯁꯨ ꯂꯩꯍꯟꯗꯦ ꯐꯪꯍꯟꯗꯦ ꯀꯔꯤꯒꯨꯝꯕ ꯑꯩꯈꯣꯏꯅ ꯍꯤꯡꯒꯦ ꯍꯥꯏꯔꯗꯤ ꯑꯩꯈꯣꯏꯅ ꯑꯩꯈꯣꯏꯅ ꯆꯨꯁ ꯇꯧꯒꯗꯕꯗꯤ ꯃꯦꯔꯤꯠꯁ ꯐꯥꯔꯃꯤꯡ ꯑꯁꯤ ꯈ꯭ꯋꯥꯏꯗꯒꯤ ꯏꯝꯄꯣꯔꯇꯦꯟ ꯑꯣꯏꯕ ꯑꯗꯨꯒꯨꯝꯕ ꯊꯕꯛ ꯑꯃꯅꯤ ꯑꯩꯈꯣꯏꯅ ꯃꯦꯔꯤꯠꯁꯁꯤꯡ ꯑꯁꯤ ꯂꯩꯔꯒꯗꯤ ꯉꯁꯤ ꯑꯩꯅ ꯍꯤꯡꯂꯤꯕ ꯂꯩꯔꯤꯕ ꯄꯨꯟꯁꯤ ꯑꯁꯤ ꯌꯥꯝꯅ ꯅꯨꯡꯉꯥꯏꯅ ꯍꯤꯡꯕ ꯂꯩꯕ ꯉꯝꯒꯅꯤ ꯑꯗꯨꯅ ꯅꯈꯣꯏ ꯃꯌꯥꯝꯗ ꯑꯩꯅ ꯍꯥꯏꯖꯅꯤꯡꯕꯗꯤ ꯐꯥꯔꯃꯤꯡ ꯑꯁꯤꯗꯁꯨ ꯗꯤꯃꯦꯔꯤꯠꯁ ꯅꯠꯇꯕꯤꯗ ꯑꯩꯈꯣꯏꯒꯤ ꯃꯦꯔꯤꯠꯁ ꯑꯣꯏꯕ ꯑꯗꯨꯒꯨꯝꯂꯕ ꯐꯥꯔꯃꯤꯡꯁꯤꯡ ꯑꯁꯦ ꯆꯨꯁ ꯇꯧꯕꯤꯌꯨ ꯍꯥꯏꯅ ꯑꯁꯨꯃꯥꯏꯅ ꯊꯝꯖꯅꯤꯡꯉꯤ